ꯑꯉꯥꯡ ꯑꯅꯧꯕ ꯄꯣꯛꯄꯒꯤ ꯑꯍꯥꯟꯕ ꯑꯩꯈꯣꯏꯅ ꯂꯥꯏꯅꯤꯡ ꯂꯥꯏꯁꯣꯟ ꯇꯧꯕ ꯊꯧꯔꯝꯗꯤ ꯏꯄꯥꯟ ꯊꯥꯕ ꯏꯄꯥꯟ ꯊꯥꯕ ꯍꯥꯏꯕꯁꯤ ꯑꯉꯥꯡꯗꯨ ꯍꯦꯛ ꯄꯣꯛꯄꯒ ꯅꯨꯃꯤꯠ ꯃꯉꯥꯅꯤ ꯁꯨꯕꯗ ꯑꯩꯈꯣꯏ ꯄꯥꯡꯊꯣꯛꯏ ꯍꯥꯏꯔꯤꯕ ꯊꯧꯔꯝ ꯑꯁꯤ ꯑꯍꯜ ꯂꯃꯟ ꯑꯃꯥꯏꯕ ꯑꯃꯥꯏꯕꯤ ꯃꯌꯥꯝꯅ ꯑꯉꯥꯡꯗꯨꯕꯨ ꯂꯥꯏꯅꯤꯡꯊꯧ ꯂꯩꯃꯔꯦꯟꯗ ꯊꯧꯅꯤꯖꯩ ꯅꯥꯗ ꯌꯦꯛꯇꯅꯕ ꯄꯨꯟꯁꯤ ꯅꯨꯡꯁꯥꯡꯅꯕ ꯂꯥꯏꯔꯤꯛ ꯂꯥꯏꯁꯨ ꯍꯩꯅꯕ ꯑꯉꯥꯡꯒꯤ ꯑꯐꯕꯇ ꯑꯣꯏꯅꯕꯒꯤ ꯑꯩꯈꯣꯏ ꯑꯍꯜ ꯃꯌꯥꯝ ꯑꯃꯥꯏꯕ ꯑꯃꯥꯏꯕꯤ ꯃꯌꯥꯝꯅ ꯑꯩꯈꯣꯏ ꯊꯧꯅꯤꯖꯩ ꯂꯥꯛꯏꯕ ꯇꯤꯟꯕꯤꯔꯛꯏꯕ ꯃꯌꯥꯝ ꯄꯨꯝꯃꯛꯁꯨ ꯑꯆꯥ ꯑꯊꯛ ꯑꯩꯈꯣꯏꯅ ꯑꯉꯝꯕ ꯈꯔ ꯄꯤꯖꯩ ꯑꯗꯨꯒ ꯊꯥ ꯇꯔꯨꯛ ꯁꯨꯔꯛꯄꯗ ꯅꯨꯄꯥꯅ ꯊꯥ ꯇꯔꯨꯛ ꯁꯨꯔꯛꯄ ꯅꯨꯄꯤꯅ ꯊꯥ ꯃꯉꯥ ꯁꯨꯕꯗ ꯆꯥꯛꯎꯝꯃꯤ ꯆꯥꯛꯎꯝꯕ ꯍꯥꯏꯕꯁꯤꯅ ꯑꯩꯈꯣꯏꯒꯤ ꯑꯉꯥꯡꯗꯨꯅ ꯑꯍꯥꯟꯕ ꯆꯥꯛ ꯆꯥꯕ ꯅꯨꯃꯤꯠ ꯑꯗꯨꯕꯨ ꯑꯩꯈꯣꯏꯅ ꯆꯥꯛꯎꯝꯕ ꯍꯥꯏꯅ ꯑꯩꯈꯣꯏꯅ ꯆꯍꯤ ꯑꯃꯗ ꯑꯁꯨꯃꯥꯏꯅ ꯑꯉꯥꯡꯒꯤ ꯌꯥꯏꯐ ꯃꯪꯒꯣꯜ ꯊꯧꯅꯤꯖꯩ ꯄꯥꯡꯊꯣꯛꯆꯩ